ꯑꯩꯅ ꯆꯥꯛ ꯊꯣꯡꯕꯗ ꯏꯪꯅ ꯆꯤꯛꯅ ꯊꯣꯡꯉꯗꯤ ꯆꯥꯛ ꯑꯗꯣ ꯃꯃꯨꯟ ꯐꯥꯅ ꯃꯨꯟꯒꯅꯤ ꯌꯦꯟꯁꯥꯡꯗꯨꯁꯨ ꯐꯖꯅ ꯃꯨꯟꯕ ꯑꯣꯒꯏꯅꯤ ꯑꯗꯨꯗꯁꯨ ꯅꯠꯇꯅ ꯍꯣꯔꯦꯟ ꯆꯥꯕꯗꯁꯨ ꯍꯥꯎꯒꯅꯤ ꯑꯗꯨꯒ ꯏꯪꯅ ꯇꯞꯅ ꯆꯥꯔꯒꯅ ꯍꯣꯔꯦꯟ ꯆꯥꯕꯗ ꯍꯥꯒꯠꯄ ꯂꯩꯔꯔꯣꯏ ꯑꯗꯨꯒ ꯆꯥꯕꯗꯁꯨ ꯍꯥꯎꯕꯒꯤ ꯃꯍꯥꯎꯗꯨ ꯐꯖꯅ ꯂꯧꯕ ꯉꯝꯃꯒꯅꯤ ꯑꯗꯨꯗꯁꯨ ꯅꯠꯇꯅ ꯇꯨꯝꯕꯒꯤ ꯆꯥꯡꯁꯨ ꯊꯨꯅ ꯑꯣꯏꯍꯟꯒꯅꯤ ꯃꯁꯤ ꯍꯥꯏꯅꯤꯡꯉꯤ